ꯆꯥꯈꯨꯝ ꯀꯤꯆꯟ ꯑꯁꯦ ꯑꯩꯈꯣꯏꯒꯤ ꯌꯥꯝꯅ ꯃꯔꯨ ꯑꯣꯏꯕ ꯏꯃꯨꯡ ꯃꯅꯨꯡ ꯐꯝꯃꯤꯟꯅꯗꯨꯅ ꯃꯔꯨꯞ ꯃꯄꯥꯡꯁꯤꯡꯒꯐꯥꯎ ꯂꯣꯏꯅꯅ ꯄꯨꯟꯅ ꯃꯇꯝ ꯃꯇꯝꯒꯤ ꯀꯔꯦꯟ ꯑꯦꯐ꯭ꯌꯔꯁ ꯍꯥꯏꯕ ꯇꯥꯔꯦ ꯈꯟꯅ ꯅꯩꯅꯗꯨꯅ ꯆꯥꯎꯈꯠ ꯊꯧꯔꯥꯡꯒꯤ ꯊꯕꯛ ꯀꯌꯥ ꯄꯥꯡꯊꯣꯛꯅ ꯄꯥꯡꯊꯣꯛꯃꯤꯟꯅꯕꯗ ꯌꯥꯝꯅ ꯃꯔꯨꯑꯣꯏꯕ ꯃꯐꯝ ꯑꯃꯅꯤ